ꯅꯤꯡꯊꯝ ꯊꯥ ꯁꯝꯃꯔꯁꯤꯗ ꯅꯤꯡꯊꯝꯊꯥ ꯅꯠꯇꯦ ꯁꯝꯃꯔ ꯃꯇꯝꯗ ꯄꯥꯝꯕꯤꯁꯤꯡꯁꯦ ꯀꯔꯤ ꯃꯅꯨꯡꯗ ꯍꯥꯏꯕꯗꯤ ꯗꯥꯏꯔꯦꯛ ꯁꯟ ꯂꯥꯏꯠ ꯁꯟ ꯂꯥꯏꯠꯇꯤ ꯗꯔꯀꯥꯔ ꯌꯥꯝ ꯑꯣꯏꯌꯦ ꯐꯣꯔ ꯄ꯭ꯂꯥꯟꯁ ꯑꯗꯨꯕꯨ ꯗꯥꯏꯔꯦꯛ ꯁꯟꯗ ꯊꯝꯃꯗꯤ ꯈꯨꯏꯒꯜꯂꯦ ꯑꯗꯨꯅ ꯗꯥꯏꯔꯦꯛ ꯁꯟ ꯅꯠꯇꯕꯀꯣ ꯀꯩꯅꯣ ꯒ꯭ꯔꯤꯟꯒꯤ ꯀꯨꯞꯅꯕ ꯑꯃ ꯂꯩꯕꯗꯨ ꯑꯗꯨꯒꯤꯗꯣ ꯀꯨꯞꯄꯒ ꯅꯠꯇ꯭ꯔꯒ ꯃꯊꯛꯇ ꯇꯤꯟꯒꯨꯝꯕ ꯊꯝꯃꯒ ꯗꯥꯏꯔꯦꯛ ꯁꯟ ꯂꯥꯏꯠꯇꯤ ꯄꯤꯗꯕꯀꯣ ꯑꯗꯨꯒꯨꯝꯕ ꯃꯇꯝꯗ ꯁꯝꯃꯔꯗꯗꯤ ꯏꯁꯤꯡꯁꯦ ꯏꯁꯤꯡꯁꯨ ꯌꯥꯝ ꯆꯥꯏꯒꯗꯕꯅꯦ ꯃꯣꯔꯅꯤꯡ ꯏꯚꯤꯅꯤꯡ ꯑꯗꯨ ꯑꯣꯏꯔꯗꯤ ꯄ꯭ꯂꯥꯟꯁꯤꯡꯗꯣ ꯐꯖꯅ ꯒ꯭ꯔꯣ ꯇꯧꯒꯅꯤ ꯑꯗꯨꯒ ꯀꯔꯤꯁꯨ ꯄꯠꯊꯕ ꯈꯣꯠꯄ ꯂꯩꯔꯣꯏ ꯍꯥꯏꯅ ꯍꯥꯏꯅꯤꯡꯉꯦ ꯑꯗꯨꯒ ꯋꯤꯟꯇꯔ ꯃꯇꯝꯗꯅ ꯃꯅꯨꯡꯈꯛꯇ ꯊꯝꯕꯗꯨꯗꯤ ꯑꯃꯨꯛ ꯌꯥꯗꯦ ꯃꯔꯝꯗꯤ ꯁꯟ ꯂꯥꯏꯠꯇꯣ ꯗꯔꯀꯥꯔꯅꯤꯅ ꯑꯗꯨꯒ ꯃꯄꯥꯟꯗ ꯊꯝꯃꯦ ꯑꯗꯨꯒ ꯌꯥꯝꯅ ꯀꯩꯅꯣ ꯀꯔꯤ ꯍꯥꯏꯁꯤꯔꯥ ꯃꯥꯒꯤ ꯐꯣꯒꯤ ꯑꯣꯏꯕ ꯃꯇꯝꯗ ꯃꯉꯣꯟꯗ ꯑꯥꯏꯁꯀꯨꯝꯕ ꯇꯥꯕ ꯃꯌꯥꯝꯁꯨ ꯂꯩꯕꯅꯦ ꯑꯗꯨ ꯑꯗꯨꯒꯨꯝꯕꯗꯨ ꯇꯥꯔꯛꯞ ꯃꯇꯝꯗꯁꯨ ꯑꯃꯨꯛ ꯑꯌꯨꯛ ꯉꯟꯕ ꯃꯇꯝꯗ ꯅꯨꯡꯁꯥꯗꯨꯅ ꯌꯩꯕ ꯀꯥꯟꯗ ꯑꯃꯨꯛ ꯐ꯭ꯔꯦꯁ ꯑꯣꯏꯌꯦ ꯍꯥꯏꯅ ꯍꯥꯏꯅꯤꯡꯉꯦ ꯑꯗꯨꯅ ꯁꯝꯃꯔ ꯑꯣꯏꯔꯣ ꯋꯤꯟꯇꯔ ꯑꯣꯏꯔꯣ ꯄ꯭ꯂꯥꯟꯁꯤꯗꯤ ꯀꯤꯌꯔ ꯌꯥꯝ ꯂꯧꯒꯗꯧꯕ ꯗꯔꯀꯥꯔ ꯌꯥꯝ ꯑꯣꯏꯌꯦ